ꯇꯥꯕ꯭ꯔꯣ ꯇꯦꯟꯒꯤ ꯑꯦꯗꯃꯤꯁꯟ ꯇꯧꯕꯗꯣ ꯑꯗꯨ ꯀꯔꯝꯀꯥꯟ ꯇꯧꯔꯨꯁꯤ ꯍꯥꯏꯅꯣ ꯂꯥꯁ ꯗꯦꯠꯇꯨꯗꯤ ꯅꯣꯡ ꯅꯤꯅꯤꯕꯨꯗꯤ ꯋꯥꯠꯂꯤꯌꯦ

ꯅꯣꯡꯃ ꯋꯥꯠꯂꯤꯉꯩ ꯆꯠꯂꯁꯦ ꯄꯩꯁꯥꯗꯣ ꯀꯌꯥꯅꯣ ꯀꯥꯎꯊꯣꯛꯈ꯭ꯔꯦꯅꯦ ꯑꯩꯕꯣ ꯂꯨꯄꯥ ꯆꯅꯤ ꯑꯗꯨꯅꯦ ꯑꯅꯤ ꯆꯥꯝꯃꯉꯥꯔ ꯑꯗꯨꯃꯥꯏꯅ ꯑꯣꯏꯕ꯭ꯔꯥ ꯀꯩꯅꯣꯝꯗꯤ ꯇꯧꯕꯅꯦ ꯈꯤꯇꯪ ꯍꯦꯟꯅ ꯄꯨꯔꯁꯤ ꯍꯦꯟꯗꯣꯛ ꯍꯦꯟꯖꯤꯟ ꯍꯥꯏꯕ ꯑꯃ ꯂꯩ ꯆꯠꯊꯣꯛꯑꯝꯅꯤꯅ ꯎꯝ ꯎꯝ ꯑꯦꯛꯖꯥꯛ ꯀꯨꯏꯔꯛꯑꯔꯣꯏ ꯇꯧꯊꯣꯛꯎꯔꯁꯤ

ꯀꯥꯏꯗꯩꯅꯣꯗ ꯀꯌꯥꯝ ꯄꯥꯔꯨꯗꯣꯏꯅꯣ ꯂꯥꯏꯔꯤꯛ ꯀꯥꯏꯅ ꯆꯠꯂꯦ ꯀꯣꯆꯤꯡ ꯈꯔ ꯆꯠꯂꯦ ꯍꯜꯂꯛꯑꯦ ꯌꯥꯝ ꯄꯥꯔꯨꯕ ꯁꯪꯗꯦꯗ ꯈꯔ ꯄꯥꯔꯤꯁꯤ ꯃꯉꯥꯏ ꯑꯗꯨꯝ ꯆꯞ ꯃꯥꯟꯅꯩ ꯑꯁ ꯃꯅꯤꯄꯨꯔꯤꯒꯤ ꯑꯩꯈꯣꯏꯁꯨ ꯈꯨꯠꯏꯁꯤꯅꯁꯨ ꯐꯖꯔꯤꯃꯤꯗ ꯑꯩꯈꯣꯏꯁꯨ ꯌꯥꯝ ꯌꯥꯝ ꯇꯞꯄꯦ ꯎꯝ ꯃꯅꯤꯄꯨꯔꯤꯗꯤ ꯌꯥꯝ ꯇꯞꯄꯅꯤꯅ ꯃꯁꯥꯒꯤ ꯍꯥꯏꯗꯤ ꯃꯌꯦꯛꯇꯣ ꯇꯣꯉꯥꯟ ꯇꯣꯉꯥꯟ ꯑꯗꯨꯅꯦ ꯑꯗꯨꯝ ꯇꯞꯄꯦꯕ ꯑꯩꯈꯣꯏꯁꯨ ꯇꯞꯄꯦꯕ ꯑꯗꯣ ꯅꯪ ꯀꯩꯀꯩ ꯁꯖꯦꯁꯟꯕꯨ ꯂꯩꯔꯒꯦ ꯀꯔꯤ ꯍꯥꯏꯅꯣ ꯑꯅꯝꯕ ꯇꯥꯗꯦ ꯐꯤꯖꯤꯛꯁ ꯀꯦꯃꯦꯁꯇ꯭ꯔꯤꯒꯤ ꯑꯣꯖꯥꯗꯣ ꯍꯥꯏꯗꯤ ꯃꯥ ꯀꯣꯆꯤꯡ ꯇꯧꯕꯗꯣ ꯑꯗꯣ ꯃꯥ ꯁꯖꯦꯁꯟꯕꯨꯗꯤ ꯈꯔ ꯁꯦꯝꯃꯒ ꯄꯤꯒꯦ ꯄꯩꯁꯥ ꯄꯩꯁꯥ ꯈꯔ ꯄꯤꯌꯨꯒꯥꯏꯅ ꯑꯗꯨꯃꯥꯏꯅ ꯍꯥꯏꯅꯦ ꯑꯗꯨꯅꯦ ꯂꯧꯖꯦ ꯍꯥꯏꯔ ꯂꯧꯔꯣꯏꯁꯦ ꯍꯥꯏꯔ ꯍꯥꯏꯕ ꯈꯪꯗꯦ ꯃꯥ ꯍꯥꯏꯗꯤ ꯈꯤꯇꯪ ꯀꯥꯟꯅꯒꯗ꯭ꯔꯥꯅꯁꯨ ꯈꯜꯂꯤꯗ ꯍꯥꯏꯗꯤ ꯁꯨꯝ ꯃꯤꯃꯠꯇ ꯍꯪꯅꯤꯡꯉꯦ ꯑꯄꯥꯕꯉꯩ ꯌꯥꯎꯔꯣꯏꯗꯣꯏꯅꯤꯅꯦ ꯑꯩꯈꯣꯏꯅꯒ ꯄꯥꯍꯧꯗꯕ ꯍꯥꯏꯗꯤ ꯄꯦꯄꯔꯗꯣ ꯌꯥꯎꯔꯛꯀꯗꯣꯏꯅꯤ ꯑꯗꯨꯕꯨꯗꯤ ꯁꯣꯏꯗ꯭ꯔꯕ ꯋꯥꯅꯤꯅꯦ ꯏꯁ ꯑꯗꯨꯗꯤ ꯌꯥꯎꯔꯣꯏ ꯑꯗꯨꯉꯩ ꯑꯩꯈꯣꯏ ꯑꯩꯈꯣꯏꯅ ꯄꯥꯕꯈꯩ ꯌꯥꯎꯔꯗꯤ ꯏꯃꯥ ꯄꯣꯖꯤꯁꯟꯒ ꯌꯥꯎꯗꯅ ꯎꯝ ꯑꯦꯛꯖꯥꯝꯕꯨꯗꯤ ꯀꯩꯁꯨ ꯅꯠꯇꯦ ꯐꯣꯔꯝ ꯐꯤꯜ ꯂꯞꯇꯣ ꯇꯧꯊꯣꯛꯑꯁꯤ ꯂꯥꯁ ꯗꯦꯠꯇꯣ ꯌꯧꯗ꯭ꯔꯤꯉꯩ ꯆꯠꯂꯁꯤ ꯑꯗꯣ ꯀꯩꯅꯣꯒꯤ ꯐꯤꯖꯤꯛꯁꯀꯤꯗꯣ ꯂꯧꯁꯦ ꯍꯥꯏꯔꯒꯅ ꯐꯣꯔꯝ ꯐꯤꯜ ꯂꯞ ꯇꯧꯕꯗꯨꯗ ꯆꯪꯉꯝꯃꯁꯤꯔꯣ ꯍꯥꯏꯐꯦꯠ ꯍꯪꯉꯝꯁꯤꯔꯣ ꯁꯥꯔꯗ

ꯃꯤ ꯍꯥꯏꯗꯤ ꯑꯗꯨ ꯌꯦꯡꯉꯁꯤ ꯑꯗꯨ ꯏꯪꯂꯤꯁꯀꯤꯁꯨ ꯂꯧꯒꯤꯁꯦ ꯍꯥꯏꯔ ꯀꯔꯤ ꯍꯥꯏꯅꯣ ꯑꯗꯨꯝ ꯃꯣꯏ ꯀꯩꯅꯣꯗ ꯑꯗꯨꯝ ꯄꯤꯅꯦ ꯍꯥꯏꯕꯅꯦ ꯄꯩꯁꯥ ꯍꯥꯏꯗꯤ ꯅꯣꯠꯁ ꯁꯦꯝꯕꯒꯤ ꯄꯩꯁꯥ ꯈꯔꯗꯤ ꯄꯤꯔꯛꯎ ꯁꯤꯅꯤ ꯍꯥꯏꯔꯤꯁꯦ ꯑꯗꯣ ꯂꯨꯄꯥ ꯆꯥꯝ ꯆꯅꯤ ꯍꯥꯏꯗꯤ ꯑꯗꯨꯃꯥꯏꯅ ꯄꯤꯔꯛꯑꯣ ꯍꯥꯏꯔꯒꯗꯤ ꯌꯥꯏꯗꯅ ꯑꯗꯨꯝ ꯂꯩꯔꯝꯃꯅꯤ ꯑꯇꯩꯁꯨ ꯂꯣꯏꯅ ꯄꯤꯅꯤ ꯍꯥꯏꯕꯅꯦꯕ ꯁꯖꯦꯁꯟ ꯅꯣꯏ ꯇꯥꯟꯅꯔꯣ ꯑꯗꯒꯤ ꯑꯩ ꯅꯣꯏ ꯃꯤꯁꯤꯡ ꯌꯦꯡꯉꯒ ꯅꯝꯃꯛꯀꯦꯒꯥꯏꯅ ꯍꯥꯏꯐꯦꯠ ꯍꯥꯏꯕꯅꯦꯕ ꯑꯗꯣ ꯐꯣꯔꯝ ꯐꯤꯜ ꯂꯞ ꯇꯧꯕꯗꯣ ꯅꯣꯡ ꯅꯤꯅꯤ ꯂꯩꯔ ꯆꯠꯂꯁꯤꯀꯣ ꯑꯗꯨꯗꯤ ꯊꯝꯃꯒꯦ ꯊꯝꯃꯒꯦ